ꯑꯥ ꯋꯥꯇꯔ ꯋꯥꯇꯔ ꯄꯥꯔꯛ

ꯋꯥꯇꯔ ꯄꯥꯔꯛꯁꯤ ꯋꯥꯇꯔ ꯄꯥꯔꯛꯁꯤ ꯂꯥꯛꯑꯒꯗꯤ ꯑꯩꯈꯣꯏꯅ ꯑꯍꯥꯟꯕꯗ ꯇꯤꯛꯀꯦꯠꯁꯦ ꯍꯥꯏꯗꯤ ꯁꯣꯝꯅ ꯑꯩꯈꯣꯏꯒꯤ ꯃꯥꯏ ꯇꯤꯛꯀꯦꯠꯁꯦ ꯃꯈꯜ ꯃꯈꯜ ꯑꯅꯤ ꯑꯍꯨꯝ ꯊꯣꯛꯅ ꯈꯥꯏꯗꯣꯛꯆꯩ ꯍꯥꯏꯗꯤ ꯃꯣꯏꯒꯤ ꯖꯁ ꯄꯥꯔꯛꯇꯨꯗ ꯑꯦꯟꯇ꯭ꯔꯤ ꯑꯣꯏꯅ ꯆꯥꯡꯕꯒꯤ ꯌꯦꯡꯕꯒꯤ ꯑꯃ ꯁꯥꯟꯅꯕ ꯌꯥꯎꯒꯦ ꯍꯥꯏꯕꯒꯤ ꯑꯃ ꯑꯗꯒꯤ ꯃꯣꯏꯒꯤ ꯍꯥꯏꯗꯤ ꯊ꯭ꯔꯤ ꯗꯤꯒꯤ ꯚꯤꯗꯤꯌꯣ ꯀꯥꯞꯐꯝ ꯀꯣ ꯑꯗꯒꯤ ꯍꯟꯇꯦꯠ ꯍꯥꯎꯁꯀꯨꯝꯕ ꯁꯨꯃꯥꯏꯅ ꯆꯪꯐꯝꯒꯤ ꯀꯣ ꯁꯤꯒꯨꯝꯕ ꯐꯦꯁꯤꯂꯤꯇꯤꯁ ꯃꯈꯟ ꯃꯈꯟ ꯂꯩ ꯑꯗꯨꯒꯤ ꯃꯇꯨꯡ ꯏꯟꯅ ꯔꯦꯠꯁꯦ ꯇꯣꯡꯉꯥꯟ ꯇꯣꯡꯉꯥꯟꯂꯤ ꯑꯍꯥꯟꯕ

ꯑꯍꯥꯟꯕ ꯑꯩꯈꯣꯏꯅ ꯏꯍꯥꯟ ꯍꯥꯟꯕ ꯍꯥꯏꯗꯤ ꯑꯦꯟꯇ꯭ꯔꯤ ꯐꯤ ꯈꯛꯇꯪꯗꯤ ꯑꯩꯈꯣꯏꯅ ꯐꯤꯐꯇꯤ ꯈꯛꯇ ꯂꯧꯏ ꯑꯗꯨꯒ ꯃꯈꯥꯒꯤ ꯁꯨꯝ ꯃꯈꯥ ꯇꯥꯕ ꯐꯦꯁꯤꯂꯤꯇꯤꯁ ꯁꯤꯒꯤ ꯃꯇꯨꯡ ꯏꯟꯅꯗꯤ ꯑꯩꯈꯣꯏꯅ ꯀꯩꯅꯣ ꯂꯨꯄꯥ ꯆꯅꯤꯒ ꯌꯥꯡꯈꯩꯗꯒꯤ ꯍꯧꯖꯩ ꯆꯅꯤꯌꯥꯡꯈꯩꯁꯤꯗ ꯑꯩꯈꯣꯏꯅ ꯋꯥꯇꯔ ꯋꯥꯇꯔ ꯄꯥꯔꯛꯀꯤ ꯑꯩꯈꯣꯏꯒꯤ ꯁ꯭ꯂꯥꯏꯗꯁꯦ ꯁꯤ ꯁꯤꯖꯤꯟꯅꯕ ꯌꯥꯅꯤ ꯑꯗꯨꯒ ꯇꯤꯛꯀꯦꯠꯁꯦ ꯄꯤꯔꯒ ꯑꯗꯨꯝ ꯁ꯭ꯂꯥꯏꯗ ꯁꯤꯖꯤꯟꯅꯕ ꯌꯥꯅꯤ ꯑꯗꯒꯤ ꯆꯍꯨꯝ ꯑꯗꯒꯤ ꯆꯃꯔꯤꯁꯤꯅ ꯆꯍꯨꯝ ꯁꯤꯒꯤ ꯁ꯭ꯇꯦꯖ ꯁꯤꯒꯤ ꯀꯩꯅꯣꯁꯤꯅ ꯇꯤꯛꯀꯦꯠꯁꯤꯅ ꯑꯃꯨꯛ ꯑꯩꯈꯣꯏꯒꯤ ꯍꯟꯇꯦꯠ ꯍꯥꯎꯁꯀꯨꯝꯕꯁꯦ ꯆꯪꯉꯒ ꯑꯗꯨꯝ ꯆꯪꯕ ꯑꯗꯒꯤ ꯋꯥꯇꯔ ꯁ꯭ꯂꯥꯏꯗ ꯌꯥꯎꯔꯅꯤ ꯑꯗꯨꯒ ꯄꯨꯟꯅ ꯌꯥꯎꯔꯅꯤ ꯑꯗꯨꯒ ꯍꯧꯖꯤꯛꯀꯤ ꯍꯟꯇꯦꯇ ꯍꯥꯎꯁꯤꯃ ꯍꯥꯞꯆꯤꯜꯂꯅꯤ ꯑꯗꯨꯒ ꯑꯩꯈꯣꯏꯅ ꯐꯣꯔ ꯍꯨꯟꯗ꯭ꯔꯦꯗꯀꯤꯁꯤꯅ ꯑꯃꯨꯛ ꯑꯩꯈꯣꯏꯒꯤ ꯊ꯭ꯔꯤ ꯗꯤꯒꯤ ꯀꯩꯅꯣꯁꯦ ꯁꯤꯅꯤꯃꯥ ꯁꯤꯃ ꯌꯥꯎꯔꯅꯤ ꯑꯗꯒꯤ ꯋꯥꯇꯔ ꯁ꯭ꯂꯥꯏꯗ ꯌꯥꯎꯔꯅꯤ ꯍꯟꯇꯦꯗ ꯍꯥꯎꯁ ꯑꯣꯏꯅ ꯑꯗꯨꯅ ꯇꯣꯇꯦꯜꯁꯤ ꯐꯣꯔ ꯍꯟꯗ꯭ꯔꯦꯗ ꯑꯣꯏꯅꯦꯕ ꯃꯥꯒꯤꯅ ꯁꯨꯃꯥꯏꯅ ꯑꯍꯨꯝ ꯊꯣꯛꯅ ꯈꯥꯏꯗꯣꯛꯏ ꯁꯣꯝꯅ ꯀꯥꯔꯝꯕ ꯍꯥꯏꯗꯤ ꯇꯤꯛꯀꯦꯠꯁꯦ ꯀꯛꯅꯤꯡꯕꯒꯤ ꯍꯥꯏꯗꯨ ꯑꯣ ꯑꯗꯨ ꯑꯗꯨ ꯁꯣꯝ ꯁꯣꯝꯁꯦ ꯃꯤ ꯀꯌꯥ ꯂꯥꯛꯄꯤꯕꯅꯣ ꯑꯗꯣ ꯑꯉꯥꯡꯅ ꯀꯌꯥꯅꯣ ꯑꯗꯨ ꯈꯛꯇꯪ ꯈꯪꯖꯔ ꯃꯇꯨꯡ ꯑꯩ ꯑꯗꯨꯝ ꯍꯥꯏꯖꯔꯛꯀꯦ ꯑꯣ ꯅꯣꯏ ꯇꯔꯨꯛ ꯑꯉꯥꯡꯅ ꯀꯌꯥ ꯌꯥꯎꯕꯤꯕꯅꯣ

ꯑꯉꯥꯡ ꯑꯅꯤ ꯑꯣ ꯑꯉꯥꯡꯗ ꯆꯍꯤ ꯇꯔꯦꯠꯀꯤ ꯃꯈꯥ ꯑꯣꯏꯔꯒꯗꯤ ꯑꯩꯈꯣꯏ ꯂꯧꯖꯗꯦ ꯀꯔꯤꯒꯨꯝꯕ ꯆꯍꯤ ꯇꯔꯦꯠꯀꯤ ꯃꯈꯥ ꯑꯣꯏꯇꯔꯒꯗꯤ ꯑꯩꯈꯣꯏꯅ ꯁ꯭ꯂꯥꯏꯗꯁꯦ ꯋꯥꯇꯔ ꯁ꯭ꯂꯥꯏꯗꯁꯦ ꯑꯩꯈꯣꯏ ꯑꯩꯈꯣꯏ ꯁꯤꯖꯤꯟꯅꯍꯟꯖꯗꯦ ꯑꯗꯨꯒ ꯆꯍꯤ ꯇꯔꯦꯠ

ꯍꯣꯍꯣꯏ ꯑꯗꯨꯝ ꯂꯥꯛꯄꯤꯔꯣꯅꯦ ꯑꯗꯨꯒ ꯑ ꯑꯥ